ꯑꯩ ꯑꯩꯅ ꯌꯨꯝꯗ ꯁꯤꯖꯤꯟꯅꯕ ꯑꯦꯂꯦꯛꯇ꯭ꯔꯣꯅꯤꯛꯀꯤ ꯑꯥꯏꯇꯦꯝꯁꯤꯡꯗꯤ ꯑꯦ ꯁꯤ ꯋꯥꯁꯤꯡ ꯃꯦꯆꯤꯟ ꯇꯤ ꯚꯤ ꯀꯝꯄ꯭ꯌꯨꯇꯔ ꯃꯥꯏꯀ꯭ꯔꯣꯋꯦꯞ ꯏꯟꯗꯛꯁꯟ ꯑꯦꯂꯦꯛꯇ꯭ꯔꯤꯛ ꯑꯥꯏꯔꯟ ꯑꯗꯨꯏꯁꯤꯡꯗꯨꯅꯤ ꯑꯗꯨꯒ ꯑꯦ ꯁꯤꯁꯤꯗꯤ ꯑꯩꯅ ꯌꯥꯝꯅ ꯁꯥꯔꯛꯄ ꯁꯤꯖꯟ ꯍꯥꯏꯕꯗꯤ ꯁꯃꯔ ꯁꯤꯖꯟꯗ ꯂꯩꯈꯤꯕꯅꯤ ꯑꯗꯨꯒ ꯋꯥꯁꯤꯡ ꯃꯦꯆꯤꯟꯁꯨ ꯐꯤ ꯁꯨꯕꯗ ꯋꯥꯏ ꯍꯥꯏꯗꯨꯅ ꯋꯥꯁꯤꯡ ꯃꯦꯆꯤꯟꯗꯨ ꯂꯩꯈꯤꯕꯅꯤ ꯑꯗꯨ ꯇꯤ ꯚꯤꯁꯤꯗꯤ ꯑꯦꯟꯇꯔꯇꯦꯟꯃꯦꯟ ꯑꯥꯏꯇꯦꯝ ꯑꯃ ꯑꯣꯏꯅ ꯌꯦꯡꯗ ꯌꯥꯗꯕꯒꯤ ꯑꯗꯨꯝ ꯇꯥꯏꯝ ꯄꯥꯁ ꯇꯧꯅꯕ ꯇꯤ ꯚꯤ ꯂꯩ ꯑꯗꯣ ꯀꯝꯄ꯭ꯌꯨꯇꯔꯁꯨ ꯑꯗꯨꯒ ꯃꯥꯏꯀ꯭ꯔꯣꯋꯦꯞꯁꯤꯁꯨ ꯃꯥꯒꯤ ꯗꯔꯀꯥꯔꯒꯤ ꯃꯇꯨꯡ ꯏꯟꯅ ꯑꯩꯅ ꯄꯣꯠ ꯆꯩ ꯑꯩꯅ ꯆꯥꯅ ꯊꯛꯅꯕꯗꯣ ꯏꯪꯈꯤꯕ ꯃꯇꯝꯗ ꯁꯥꯍꯟꯂꯒ ꯆꯥꯅꯅꯕ ꯑꯩꯅ ꯂꯩꯈꯤ ꯑꯗꯣ ꯏꯟꯗꯛꯁꯟꯁꯨ ꯏꯟꯗꯛꯁꯟꯁꯨ